ꯑꯩꯈꯣꯏꯅ ꯂꯧꯎ ꯁꯤꯡꯎꯕ ꯃꯇꯝꯗ ꯇꯤꯟ ꯀꯥꯡ ꯑꯃꯗꯤ ꯁꯥ ꯁꯟ ꯆꯪꯗꯅꯤꯉꯥꯏꯒꯤꯗꯃꯛꯇ ꯈꯥꯖꯤꯟꯗꯨꯅ ꯂꯧ ꯎꯕꯗꯤ ꯆꯠꯅꯗꯦ ꯆꯠꯅꯕꯈꯛ ꯅꯠꯇꯕꯗꯁꯨ ꯇꯧꯅꯗꯦ ꯏꯁꯤꯡ ꯋꯥꯠꯄꯁꯨ ꯌꯥꯗꯦ ꯑꯗꯨꯅ ꯑꯩꯈꯣꯏꯅ ꯃꯇꯝ ꯈꯨꯗꯤꯡꯃꯛꯇ ꯂꯧ ꯎꯕꯒꯤ ꯃꯇꯝ ꯑꯣꯏꯔꯦ ꯍꯥꯏꯇꯥꯔꯗꯤ ꯑꯩꯈꯣꯏꯅ ꯃꯐꯝ ꯑꯗꯨꯗ ꯇꯣꯏꯅ ꯆꯠꯇꯨꯅ ꯌꯦꯡꯁꯤꯟꯕ ꯃꯊꯧ ꯇꯥꯏ ꯑꯃꯗꯤ ꯇꯤꯟ ꯇꯤꯟ ꯇꯥꯔꯝꯕ ꯊꯣꯛꯑꯕꯗꯤ ꯇꯥꯔꯝꯃꯤꯕ ꯇꯤꯟ ꯑꯗꯣ ꯍꯦꯛ ꯎꯕꯗ ꯑꯩꯈꯣꯏꯅ ꯂꯧꯊꯣꯛꯇꯨꯅ ꯇꯤꯟ ꯇꯥꯗꯅꯤꯉꯥꯏꯒꯤ ꯍꯤꯗꯥꯛ ꯀꯌꯥ ꯑꯃ ꯁꯤꯖꯤꯟꯅꯗꯨꯅ ꯃꯁꯤꯁꯨ ꯂꯧ ꯍꯦꯛ ꯂꯧ ꯎꯕ ꯍꯧꯔꯀꯥꯟꯗ ꯇꯤꯟ ꯇꯥꯗꯅꯤꯡꯉꯥꯏ ꯍꯤꯗꯥꯛꯇꯤ ꯆꯥꯏꯅꯗꯦ ꯀꯅꯥꯅꯁꯨ ꯂꯧ ꯎꯗ꯭ꯔꯤꯉꯩꯒꯤ ꯃꯃꯥꯡꯗ ꯇꯤꯟ ꯇꯥꯗ꯭ꯔꯤꯉꯩꯒꯤ ꯂꯧꯐꯝ ꯑꯗꯨꯕꯨ ꯇꯤꯟ ꯇꯥꯗꯅꯤꯉꯥꯏꯒꯤ ꯍꯤꯗꯥꯛ ꯀꯥꯞꯊꯣꯛꯇꯨꯅ ꯑꯃꯗꯤ ꯐꯖꯅ ꯁꯦꯡꯗꯣꯛꯇꯨꯅ ꯂꯧ ꯊꯥꯕ ꯂꯧ ꯂꯤꯡꯕ ꯍꯧꯅꯩ ꯑꯗꯨꯒ ꯂꯧ ꯂꯤꯡꯂꯕ ꯂꯧ ꯊꯥꯔꯕ ꯂꯧ ꯑꯗꯨꯅ ꯑꯣꯏꯔꯕ ꯃꯇꯝꯗ ꯇꯤꯟ ꯇꯥꯔꯛꯄ ꯇꯥꯔꯒꯗꯤ ꯇꯥꯔꯛꯏꯕ ꯇꯤꯟ ꯑꯗꯣ ꯂꯧꯊꯣꯛꯇꯨꯅ ꯍꯣꯠꯅꯩ ꯑꯗꯨꯒ ꯍꯥꯏꯗꯤ ꯇꯤꯟꯅ ꯄꯨꯡꯇꯥ ꯇꯥꯈ꯭ꯔꯕ ꯑꯣꯏꯇꯥꯔꯗꯤ ꯂꯧ ꯑꯗꯣ ꯈꯔꯗꯤ ꯑꯗꯨꯝ ꯂꯧ ꯑꯗꯣ ꯃꯥꯡꯕ ꯑꯣꯏꯗꯣꯏꯅꯦ ꯑꯗꯨꯒ ꯃꯥꯡꯗꯅꯉꯥꯏꯒꯤꯗꯃꯛꯇ ꯑꯩꯈꯣꯏꯅ ꯀꯟꯅ ꯍꯣꯠꯅꯗꯨꯅ ꯈꯔ ꯂꯍꯧꯕ ꯅꯠꯇꯅ ꯃꯥꯡꯕ ꯍꯦꯛꯇ ꯊꯣꯛꯑꯦ ꯑꯗꯨꯅ ꯃꯥꯡꯗꯅꯤꯉꯥꯏꯒꯤ ꯃꯊꯛ ꯊꯪꯕ ꯑꯣꯊꯣꯔꯤꯇꯤ ꯑꯃꯗꯤ ꯁꯔꯀꯥꯔꯒ ꯇꯥꯅꯗꯨꯅ ꯇꯤꯟ ꯍꯤꯗꯥꯛ ꯆꯥꯏꯊꯣꯛꯄ ꯈꯣꯠꯄ ꯃꯥꯒꯤ ꯃꯇꯝ ꯃꯇꯝꯒꯤ ꯃꯇꯨꯡꯏꯟꯅ ꯍꯥꯏꯗꯤ ꯂꯧꯁꯤꯡ ꯐꯧ ꯃꯔꯥꯡ ꯀꯥꯏꯅ ꯄꯨꯊꯣꯛꯅꯤꯉꯥꯏꯒꯤ ꯍꯣꯠꯅꯩ ꯑꯗꯨꯒ ꯏꯁꯤꯡꯅ ꯏꯁꯤꯡ ꯏꯁꯤꯡꯅ ꯃꯔꯥꯡ ꯀꯥꯏꯗꯕꯗꯒꯤ ꯑꯃꯗꯤ ꯏꯁꯤꯡ ꯆꯥꯎꯔꯛꯄꯗꯒꯤ ꯂꯧꯁꯤꯡ ꯃꯥꯡꯕꯁꯨ ꯀꯌꯥ ꯑꯃ ꯌꯥꯎꯅꯩ ꯑꯗꯨꯒ ꯁꯥ ꯁꯟꯒꯤ ꯑꯁꯤꯗꯤ ꯑꯩꯈꯣꯏꯅ ꯂꯧ ꯂꯧꯅ ꯂꯩꯔꯤꯕ ꯃꯐꯝ ꯑꯗꯨꯒꯤ ꯊꯪꯅꯕ ꯅꯥꯀꯟ ꯌꯦꯠ ꯑꯣꯏꯗ ꯁꯥ ꯁꯟ ꯂꯩꯕ ꯇꯥꯔꯒꯁꯨ ꯃꯇꯝꯒꯤ ꯃꯇꯨꯡꯏꯟꯅ ꯆꯥꯎꯈꯠꯂꯛꯄꯅ ꯁꯥ ꯁꯟ ꯀꯅꯥꯅꯁꯨ ꯂꯕꯨꯛꯇ ꯂꯕꯨꯛꯇ ꯂꯩꯍꯟꯕ ꯑꯣꯏꯅꯗꯦ ꯂꯝ ꯍꯥꯡꯂꯕꯀꯥꯟꯗ ꯂꯩꯍꯟꯕ ꯅꯠꯇꯅ ꯂꯧ ꯎꯅꯈ꯭ꯔꯕ ꯃꯇꯝꯗꯗꯤ ꯂꯕꯨꯛꯇ ꯀꯅꯥꯅꯁꯨ ꯁꯥ ꯁꯟ ꯊꯥꯗꯅꯗꯦ ꯀꯨꯝꯍꯟꯅꯗꯦ ꯑꯗꯨꯕꯨ ꯀꯨꯝꯃꯝꯕ ꯊꯥꯊꯔꯝꯕ ꯊꯣꯛꯑꯕꯗꯤ ꯑꯩꯈꯣꯏꯅ ꯆꯦꯛꯁꯤꯟꯅ ꯁꯦꯟꯅꯩ ꯑꯗꯨꯒ ꯃꯥꯡꯖꯕꯁꯨ ꯑꯗꯨꯝ ꯌꯥꯎꯋꯦ ꯃꯁꯦ ꯑꯩꯈꯣꯏ ꯑꯩꯈꯣꯏꯒꯤ ꯂꯥꯏꯕꯛꯇ ꯂꯩꯔꯝꯕꯅꯦꯅ ꯈꯟꯗꯣꯛꯅꯔꯒ ꯇꯧꯕ ꯋꯥꯅ ꯁꯨꯖꯕ ꯅꯣꯝꯖꯕ ꯁꯦꯟꯊꯣꯛ ꯂꯝꯕꯤ ꯂꯩꯖꯗꯕ ꯂꯧ ꯎꯕꯗꯅ ꯁꯦꯟꯊꯣꯛ ꯑꯣꯏꯖꯕ ꯂꯧꯎꯕꯕꯨ ꯂꯨꯅ ꯈꯟꯖꯕ ꯂꯧ ꯑꯩꯈꯣꯏꯅ ꯂꯧꯎ ꯁꯤꯡꯎꯗ꯭ꯔꯕꯗꯤ ꯀꯔꯝꯅ ꯆꯥꯔꯛꯀꯅꯤ ꯊꯛꯂꯛꯀꯅꯤ ꯈꯜꯂꯒ ꯇꯧꯔꯤꯕ ꯂꯧꯎꯕ ꯃꯤꯕꯨꯁꯨ ꯐꯖꯅ ꯔꯦꯁꯄꯦꯛ ꯇꯧꯕꯤꯕ ꯑꯇꯣꯞꯄ ꯊꯕꯛ ꯇꯧꯕ ꯃꯤꯁꯤꯡꯅꯁꯨ ꯂꯧꯎꯕꯅꯦ ꯍꯥꯏꯅ ꯍꯟꯊꯅ ꯌꯦꯡꯕꯤꯗꯕꯁꯨ ꯑꯩꯒꯤ ꯁꯥꯏꯠꯇꯒꯤ ꯁꯤ ꯄꯥꯝꯖꯩ ꯑꯗꯨꯒ ꯁꯥ ꯁꯟ ꯇꯤꯟ ꯀꯥꯡ ꯑꯁꯤꯅꯆꯤꯡꯕ ꯃꯈꯩꯁꯤꯁꯨ ꯑꯩꯈꯣꯏ ꯃꯌꯥꯝ ꯄꯨꯝꯅꯃꯛꯁꯨ ꯕꯥꯞ ꯇꯥꯃꯤꯟꯅꯕ ꯑꯃꯗꯤ ꯇꯤꯟ ꯀꯥꯡ ꯇꯥꯗꯅꯤꯉꯥꯏꯒꯤ ꯁꯔꯀꯥꯔꯒꯤ ꯃꯥꯏꯀꯩꯗꯒꯤꯁꯨ ꯄꯤꯊꯔꯛꯇꯨꯅ ꯑꯩꯈꯣꯏꯅ ꯇꯤꯟ ꯀꯥꯡ ꯇꯥꯗꯅꯤꯉꯥꯏꯒꯤ ꯍꯣꯠꯅꯖꯕꯗ ꯃꯇꯦꯡ ꯄꯥꯡꯕꯤꯕ ꯃꯁꯤꯁꯤꯡ ꯑꯁꯦ ꯑꯩꯒꯤꯗꯃꯛꯇ ꯑꯣꯏꯅꯗꯤ ꯗꯔꯀꯥꯔ ꯗꯔꯀꯥꯔ ꯇꯥꯕ꯭ꯔꯥ ꯗꯔꯀꯥꯔ ꯂꯩꯕ꯭ꯔꯥ ꯍꯥꯏꯅ ꯈꯜꯂꯦ ꯇꯧꯕꯤꯕꯁꯨ ꯑꯗꯨꯝ ꯇꯧꯕꯤꯔꯤ ꯑꯗꯨꯕꯨ ꯂꯣꯏꯃꯛꯁꯨꯅ ꯃꯥꯒꯤ ꯃꯥꯒꯤ ꯁꯔꯨꯛ ꯊꯨꯡꯍꯟꯕ ꯂꯧꯎꯕꯁꯤꯡꯒꯤ ꯃꯈꯣꯏ ꯄꯨꯝꯅꯃꯛꯀꯤ ꯃꯃꯤꯡ ꯃꯊꯥ ꯂꯧꯈꯠꯇꯨꯅ ꯃꯈꯣꯏ ꯄꯨꯝꯅꯃꯛꯄꯨ ꯀꯥꯟꯅꯕ ꯑꯁꯦ ꯄꯤꯕ ꯃꯁꯤꯒꯤ ꯆꯠꯅꯕꯤ ꯑꯃ ꯐꯖꯅ ꯂꯩꯕ ꯄꯥꯝꯃꯦ ꯂꯩꯁꯨ ꯂꯩ ꯀꯟꯅꯁꯨ ꯍꯣꯠꯅꯔꯤ ꯑꯗꯨ ꯍꯣꯠꯅꯕ ꯑꯁꯤꯗꯒꯤ ꯍꯦꯟꯅ ꯃꯥꯏ ꯄꯥꯛꯅꯤꯡꯉꯥꯏꯒꯤ ꯑꯩꯈꯣꯏꯅ ꯆꯥꯛꯁꯤꯟꯕꯁꯨ ꯂꯦꯞꯇꯕ ꯂꯧꯎ ꯁꯤꯡꯎꯕꯁꯤꯗ ꯍꯟꯊꯅ ꯏꯁꯥꯅꯁꯨ ꯈꯟꯖꯗꯕ ꯃꯁꯤꯁꯤꯡ ꯑꯁꯦ ꯑꯩꯒꯤ ꯋꯥꯈꯜꯂꯣꯟꯅꯤ